ꯃꯤꯁꯣꯗꯒꯤ ꯐꯨꯔꯤꯠ ꯑꯃ ꯂꯧꯔꯨꯕꯅꯦ ꯑꯗꯨꯕꯨ ꯐꯨꯔꯤꯠ ꯇꯣ ꯈꯔ ꯔꯤꯖꯦꯛ ꯂꯩꯕ ꯑꯣꯏꯔꯝꯃꯦ ꯑꯗꯨꯅ ꯐꯤ ꯑꯗꯨ ꯌꯥꯝꯅ ꯅꯨꯡꯉꯥꯏꯇꯦ ꯂꯤꯠꯄꯗꯁꯨ ꯐꯤꯗꯣ ꯈꯔ ꯀ꯭ꯋꯥꯂꯤꯇꯤ ꯍꯟꯊꯕ ꯃꯥꯜꯂꯦ ꯑꯗꯨꯅ ꯌꯥꯝꯅ ꯅꯨꯡꯉꯥꯏꯈꯤꯗꯦ ꯐꯨꯔꯤꯠꯇꯣ ꯈꯔꯁꯨ ꯉꯛꯁꯝ ꯂꯥꯎꯕꯤ ꯑꯗꯒꯤ ꯈꯨꯗꯥꯡꯁꯨ ꯈꯔ ꯆꯥꯎꯔꯞ ꯇꯥꯏ ꯁꯥꯏꯖꯁꯨ ꯆꯥꯎꯔꯝꯃꯦ ꯑꯩꯅꯗꯤ ꯁꯥꯏꯖꯇꯣ ꯐꯖꯅ ꯍꯥꯏꯈꯤꯕꯅꯦ ꯑꯩꯅ ꯈꯜꯂꯤꯁꯤꯒ ꯑꯣꯟꯅ ꯇꯩꯅꯕꯗꯨ ꯑꯣꯏꯔꯝꯃꯦ